ꯊꯥꯏꯅꯉꯩꯒꯤ ꯃꯃꯥꯡꯉꯩꯒꯤ ꯃꯇꯝꯗꯗꯤ ꯎꯠ ꯋꯥꯏꯅ ꯐꯦꯡꯅꯔꯝꯃꯤ ꯑꯗꯨꯕꯨ ꯍꯧꯖꯤꯛꯇꯤ ꯑꯌꯥꯝꯕ ꯃꯇꯝꯗ ꯁꯔꯞꯀꯨꯝꯕ ꯀꯔꯤꯒꯨꯝꯕ ꯁꯤꯖꯤꯟꯅꯗꯨꯅ ꯐꯦꯡꯕ ꯑꯁꯤ ꯆꯠꯅꯔꯦ ꯑꯗꯨꯃꯥꯏꯅ ꯇꯧꯔꯒ ꯀꯣꯟ ꯑꯁꯤ ꯐꯦꯡꯉꯕ ꯃꯇꯨꯡꯗ ꯏꯁꯤꯡꯅ ꯑꯅꯤꯔꯛ ꯆꯥꯝꯊꯣꯛꯀꯅꯤ ꯑꯍꯥꯟꯕ ꯔꯥꯎꯟ ꯑꯃ ꯍꯥꯏꯐꯦꯠ ꯆꯥꯝꯃꯅꯤ ꯑꯗꯨꯒ ꯑꯅꯤꯁꯨꯕ ꯔꯥꯎꯟ ꯑꯃꯨꯛ ꯆꯥꯝꯒꯅꯤ

ꯊꯥꯎꯔꯦꯛ ꯀꯣꯛꯅꯕꯒꯤꯗꯃꯛꯇ ꯊꯥꯏꯅꯉꯩꯗꯗꯤ ꯎꯠ ꯋꯥꯏ ꯁꯤꯖꯤꯟꯅꯔꯒ ꯐꯦꯡꯕꯅꯤꯅ ꯑꯅꯤꯔꯛ ꯑꯍꯨꯝꯂꯛ ꯐꯦꯡꯕ ꯆꯠꯅꯔꯝꯃꯤ ꯊꯥꯎ ꯃꯔꯦꯛ ꯑꯗꯨꯕꯨ ꯀꯣꯛꯅꯕꯒꯤꯗꯃꯛ ꯑꯗꯨꯕꯨ ꯍꯧꯖꯤꯛꯇꯤ ꯁꯔꯞꯅ ꯀꯔꯤꯅ ꯐꯦꯡꯕ ꯑꯣꯏꯕꯅꯤꯅ ꯊꯥꯎ ꯃꯔꯦꯛꯀꯤ ꯈꯨꯗꯣꯡ ꯊꯤꯕ ꯑꯁꯤ ꯀꯌꯥꯗꯤ ꯇꯧꯗ꯭ꯔꯦ ꯑꯗꯨꯅ ꯊꯥꯎ